ꯍꯜꯂꯣ ꯑꯁꯤ ꯂꯥꯏꯔꯤꯛ ꯌꯣꯟꯕ ꯗꯨꯀꯥꯟ ꯅꯠꯇ꯭ꯔꯣ

ꯑꯩꯈꯣꯏꯒꯤ ꯂꯥꯏꯔꯤꯛ ꯑꯃꯠꯇ ꯍꯪꯖꯒꯦ ꯑꯩꯈꯣꯏꯒꯤ ꯀ꯭ꯂꯥꯁ ꯇꯦꯟꯒꯤ ꯃꯅꯤꯄꯨꯔ ꯕꯣꯠꯅ ꯂꯧꯕ ꯃꯦꯠꯊꯃꯦꯇꯤꯛꯁ ꯂꯥꯏꯔꯤꯛ ꯑꯃꯠꯇꯪ ꯑꯩꯈꯣꯏ ꯌꯥꯎꯔꯒꯗꯤ ꯑꯩ ꯂꯧꯖꯒꯦꯅ ꯍꯪꯖꯔꯛꯄꯅꯤ

ꯍꯥ ꯂꯣꯏꯈ꯭ꯔꯦ ꯑꯗꯨꯗꯤ ꯀꯔꯝꯕ ꯀꯥꯟꯗ ꯂꯥꯏꯔꯤꯛꯁꯤ ꯂꯥꯛꯄ ꯌꯥꯏ ꯑꯗꯨꯗꯤ ꯑꯣꯖꯥ ꯁꯨꯃꯥꯏꯅ ꯇꯧꯕꯤꯔꯣ ꯑꯩꯈꯣꯏ ꯂꯥꯏꯔꯤꯛꯁꯤ ꯑꯩ ꯁꯣꯏꯗꯅ ꯂꯥꯏꯔꯤꯛꯁꯤ ꯂꯧꯒꯗꯕ ꯂꯩꯕꯅꯤ ꯑꯗꯨꯅ ꯑꯩꯈꯣꯏꯒꯤ ꯂꯥꯏꯔꯤꯛꯇꯣ ꯑꯗꯣ ꯑꯗꯨꯈꯛꯇꯪ ꯑꯃꯈꯛꯇꯪ ꯈꯥꯡꯄꯤꯔꯛꯅꯕ ꯅꯤꯡꯁꯤꯡꯖꯔꯤ ꯍꯣꯏ ꯌꯥꯝ ꯅꯨꯡꯉꯥꯏꯖꯔꯦ ꯍꯣꯏ ꯊꯦꯡꯛ ꯌꯨ ꯊꯦꯡꯛ ꯌꯨ